ꯑꯩꯅ ꯈꯨꯟꯗꯥꯔꯤꯕ ꯃꯐꯝ ꯑꯁꯤ ꯌꯥꯝꯅ ꯕꯦꯛꯋꯥꯗ ꯑꯣꯏꯕ ꯖꯒꯥꯅꯤ ꯃꯐꯝ ꯑꯁꯤ ꯄꯥꯠꯅ ꯏꯀꯣꯏ ꯀꯣꯏ ꯉꯥ ꯐꯥꯔꯒ ꯃꯐꯝ ꯑꯁꯤꯗ ꯈꯨꯟꯗꯥꯔꯤꯕ ꯃꯤꯑꯣꯏ ꯈꯨꯗꯤꯡꯃꯛ ꯉꯥ ꯐꯥꯔꯒ ꯏꯃꯨꯡ ꯄꯨꯅꯕ ꯃꯆꯥ ꯃꯁꯨ ꯊꯥꯛꯅꯕ ꯉꯥꯛꯇꯅꯤ ꯑꯁꯨꯝꯅ ꯑꯩꯒꯤ ꯏꯃꯥ ꯏꯄꯥꯁꯨ ꯌꯥꯝꯅ ꯂꯥꯏꯔꯅ ꯍꯧꯔꯛꯄ ꯑꯣꯏꯕꯅ ꯃꯈꯣꯏꯁꯨ ꯑꯩꯈꯣꯏꯕꯨ ꯌꯣꯛꯅꯕ ꯍꯣꯠꯅꯔꯛꯄꯗ ꯉꯥ ꯐꯥꯕꯅ ꯁꯤꯟꯐꯝ ꯑꯣꯏ ꯑꯁꯨꯝꯅ ꯑꯩꯅ ꯃꯈꯣꯏꯒꯤ ꯃꯇꯨꯡ ꯏꯟꯗꯨꯅ ꯃꯈꯣꯏꯒꯤ ꯃꯇꯦꯡ ꯄꯥꯡꯕ ꯑꯣꯏꯅ ꯃꯈꯣꯏꯒꯤ ꯃꯇꯨꯡꯗ ꯁꯨꯝ ꯉꯥ ꯐꯥꯕ ꯆꯠꯂꯛꯈꯤ ꯑꯁꯤꯗꯒꯤ ꯑꯩꯒꯤ ꯉꯥ ꯐꯥꯕꯒꯤ ꯍꯩꯅꯕꯤꯁꯤ ꯑꯣꯏꯔꯛꯈꯤ ꯑꯁꯨꯝꯅ ꯂꯥꯏꯔꯤꯛ ꯇꯝꯅ ꯇꯝꯅ ꯉꯥ ꯐꯥꯕꯅ ꯑꯩꯒꯤꯁꯨ ꯁꯤꯟꯐꯝ ꯃꯆꯥ ꯍꯥꯏꯕꯗꯨ ꯑꯣꯏꯔꯛꯂꯤ ꯍꯩꯅꯕꯤ ꯍꯥꯏꯕ ꯑꯃꯗꯨ ꯑꯣꯏꯗꯨꯅ ꯉꯁꯤ ꯉꯥ ꯐꯥꯕꯒꯤ ꯂꯝꯕꯤ ꯑꯁꯤꯗ ꯁꯨꯝ ꯈꯣꯡ ꯊꯥꯡꯗꯨꯅ ꯉꯥ ꯐꯥꯕ ꯑꯗꯨꯝ ꯇꯧꯔꯤ ꯉꯥ ꯐꯥꯕꯒꯤ ꯁꯤꯟꯐꯝ ꯑꯁꯤ ꯌꯥꯝꯅ ꯃꯐꯝ ꯑꯁꯤꯒꯤ ꯑꯣꯏꯅꯗꯤ ꯌꯥꯝꯅ ꯆꯥꯟꯅꯖꯩ ꯑꯗꯨꯒ ꯃꯁꯤꯅ ꯂꯥꯏꯔꯤꯛ ꯂꯥꯏꯁꯨ ꯑꯉꯥꯡꯁꯤꯡ ꯂꯥꯏꯔꯤꯛ ꯂꯥꯏꯁꯨ ꯇꯝꯕ ꯈꯣꯠꯄꯗ ꯃꯃꯥ ꯃꯄꯥꯒꯤ ꯂꯝꯕꯤ ꯑꯃ ꯁꯦꯟꯊꯣꯛ ꯂꯝꯕꯤ ꯑꯃ ꯑꯣꯏꯔꯤ ꯑꯩꯅ ꯑꯉꯥꯡ ꯑꯣꯏꯔꯤꯉꯩꯗꯒꯤ ꯍꯧꯅ ꯑꯍꯜ ꯂꯃꯜꯁꯤꯡꯒꯤ ꯃꯇꯨꯡ ꯏꯟꯗꯨꯅ ꯉꯥ ꯐꯥꯕ ꯆꯠꯂꯛꯄ ꯑꯁꯤꯅ ꯉꯁꯤꯁꯨ ꯑꯗꯨꯝ ꯑꯩꯒꯤ ꯍꯩꯅꯕꯤ ꯁꯤꯟꯐꯝ ꯑꯃ ꯑꯣꯏꯗꯨꯅ ꯑꯩꯒꯤ ꯑꯩꯒꯤ ꯏꯆꯥ ꯏꯁꯨꯁꯤꯡ ꯁꯦꯝꯕꯗꯁꯨ ꯃꯁꯤꯗꯒꯤ ꯁꯦꯟꯊꯣꯛ ꯂꯝꯕꯤ ꯍꯥꯏꯕꯗꯨ ꯑꯣꯏꯔꯤ ꯃꯇꯝꯗꯨꯒꯤ ꯉꯥ ꯐꯥꯕꯅ ꯏꯟꯅ ꯑꯃꯗꯤ ꯂꯨꯅ ꯂꯥꯡꯅ ꯇꯧꯔꯒ ꯉꯥ ꯐꯥꯕꯅꯤ ꯑꯗꯨꯕꯨ ꯍꯧꯖꯤꯛꯇꯤ ꯉꯥ ꯐꯥꯕꯁꯤ ꯃꯍꯧꯁꯥꯒꯨꯝ ꯑꯣꯏꯗꯕꯅ ꯑꯍꯩꯕ ꯑꯦꯂꯦꯛꯇ꯭ꯔꯤꯛꯁꯀꯤ ꯀꯔꯦꯟꯅꯆꯤꯡꯕ ꯁꯤꯖꯤꯟꯅꯗꯨꯅ ꯉꯥ ꯐꯥꯏ ꯑꯩ ꯃꯁꯤꯃꯛꯅꯤ ꯑꯩꯒꯤ ꯑꯍꯦꯟꯕ ꯍꯥꯟꯅ ꯑꯩꯒꯤ ꯏꯃꯥ ꯏꯄꯥꯗꯒꯤ ꯇꯝꯍꯧꯕ ꯉꯥ ꯐꯥꯕꯒꯤ ꯊꯧꯔꯥꯡꯁꯤꯡ ꯑꯁꯤꯗꯒꯤ ꯑꯩꯅ ꯍꯦꯟꯅ ꯊꯣꯏꯗꯣꯛ ꯍꯦꯟꯗꯣꯛꯅ ꯇꯧꯕ ꯍꯥꯏꯕꯕꯨ ꯍꯧꯖꯤꯛ ꯑꯦꯂꯦꯛꯇ꯭ꯔꯤꯛ ꯀꯔꯔꯦꯟꯅ ꯁꯤꯖꯤꯟꯅꯗꯨꯅ ꯉꯥ ꯐꯥꯕ ꯍꯥꯏꯕꯁꯤꯅꯤ ꯃꯁꯤꯃꯛ ꯑꯩꯅ ꯑꯩꯒꯤ ꯏꯃꯥ ꯏꯄꯥ ꯑꯍꯜ ꯑꯣꯏꯔꯕꯁꯤꯡꯅ ꯑꯩꯒꯤ ꯏꯊꯛꯇꯒꯤ ꯉꯥ ꯐꯥꯕꯒꯤ ꯑꯦꯂꯦꯛꯇ꯭ꯔꯤꯛꯀꯤ ꯁꯤꯁꯇꯦꯝꯗꯒꯤ ꯉꯥ ꯐꯥꯕꯒꯤ ꯇꯦꯛꯇꯤꯛꯁ ꯑꯁꯤ ꯇꯝꯃꯤ